ꯑꯩꯅ ꯑꯉꯥꯡ ꯑꯣꯏꯔꯤꯉꯩꯗ ꯑꯩꯈꯣꯏ ꯁ꯭ꯀꯨꯜ ꯄꯤꯛꯅꯤꯛ ꯑꯃꯗꯤ ꯏꯁꯀꯔꯁꯟ ꯆꯠꯄ ꯃꯇꯝꯗ ꯃꯐꯝ ꯀꯌꯥꯃꯔꯣꯝ ꯀꯥꯎꯕ ꯉꯝꯗꯕ ꯑꯩꯒꯤ ꯊꯃꯣꯏꯗ ꯍꯧꯖꯤꯛ ꯍꯧꯖꯤꯛꯁꯨ ꯆꯨꯗꯨꯅ ꯂꯩꯔꯤ ꯃꯈꯣꯏꯁꯤꯡꯗꯨꯒꯤ ꯃꯅꯨꯡꯗ ꯀꯪꯂꯥ ꯐꯣꯔꯠꯁꯦ ꯑꯃꯅꯤ ꯀꯪꯂꯥ ꯐꯣꯔꯠꯁꯤꯗ ꯃꯊꯥꯏ ꯊꯥꯏꯅ ꯏꯅꯤꯡꯊꯧꯅ ꯄꯥꯜꯂꯤꯉꯩ ꯃꯇꯝꯗ ꯁꯤꯖꯤꯟꯅꯔꯝꯕ ꯈꯨꯠꯁꯨ ꯈꯨꯠꯂꯥꯏ ꯏꯅꯤꯡꯊꯧꯒꯤ ꯇꯥꯂꯣꯏꯁꯤꯡꯅ ꯁꯦꯠꯂꯝꯕ ꯐꯤꯖꯦꯠ ꯂꯩꯇꯦꯡ ꯑꯃꯗꯤ ꯄꯨꯋꯥꯔꯤꯒ ꯁꯥꯒꯣꯟꯅꯔꯕ ꯑꯗꯨꯒꯨꯝꯂꯕ ꯄꯣꯠꯂꯝ ꯀꯌꯥ ꯑꯃꯔꯣꯝ ꯊꯦꯡꯅꯖꯔꯛꯏ ꯑꯗꯨꯁꯤꯡꯗꯨꯒꯤ ꯄꯨꯛꯅꯤꯡ ꯍꯨꯕ ꯐꯖꯔꯕ ꯂꯩꯇꯦꯡꯁꯤꯡꯗꯨꯅ ꯉꯁꯤꯁꯨ ꯊꯃꯣꯏꯗ ꯑꯗꯨꯝ ꯂꯦꯡꯗꯅ ꯂꯩꯔꯤ ꯃꯅꯤꯄꯨꯔꯒꯤ ꯗꯤꯁꯇ꯭ꯔꯤꯛ ꯑꯃ ꯑꯣꯏꯔꯤꯕ ꯆꯨꯔꯆꯥꯟꯄꯨꯔ ꯗꯤꯁꯇ꯭ꯔꯤꯛꯇ ꯂꯩꯔꯤꯕ ꯒꯦꯜꯖꯥꯡ ꯔꯤꯁꯣꯔꯠ ꯌꯥꯝꯅ ꯄꯨꯛꯅꯤꯡ ꯍꯨꯅ ꯐꯖꯔꯕ ꯑꯗꯨꯒꯨꯝꯂꯕ ꯗꯥꯝ ꯑꯃꯅ ꯊꯤꯡꯀꯠꯂꯒ ꯐꯖꯔꯕ ꯏꯃꯥꯏ ꯆꯣꯟꯅ ꯆꯤꯡꯗꯣꯟ ꯄꯥꯅ ꯆꯦꯜꯂꯤꯕ ꯏꯁꯤꯡ ꯑꯗꯨꯒꯤ ꯃꯊꯛꯇ ꯍꯨꯝꯂꯛꯄ ꯅꯥꯃꯤꯕ ꯅꯨꯡꯁꯤꯠ ꯅꯨꯡꯁꯤꯠꯅ ꯍꯨꯝꯂꯛꯛꯄꯗ ꯏꯊꯛ ꯀꯥꯔꯕ ꯏꯄꯣꯝꯁꯤꯡꯗꯨꯒꯤ ꯃꯔꯛꯇ ꯃꯣꯇꯣꯔ ꯕꯣꯠ ꯊꯧꯗꯨꯅ ꯇꯣꯡꯗꯨꯅ ꯁꯥꯟꯅꯔꯛꯈꯤꯕꯒꯤ ꯅꯨꯡꯉꯥꯏꯕ ꯑꯃꯗꯤ ꯈꯨꯒꯥ ꯗꯥꯝꯗꯒꯤ ꯆꯦꯟꯊꯔꯛꯂꯤꯕ ꯏꯁꯤꯡ ꯏꯔꯥꯎꯈꯣꯟꯒꯤ ꯃꯅꯤꯜ ꯃꯔꯛꯇꯨꯗ ꯀꯥꯔꯛꯂꯤꯕ ꯋꯥꯇꯔ ꯚꯦꯄꯔꯁꯤꯡꯅ ꯍꯨꯃꯥꯡ ꯁꯥꯎꯅ ꯇꯣꯡꯂꯛꯂꯕ ꯍꯛꯆꯥꯡꯒꯤ ꯅꯞ ꯅꯞ ꯂꯥꯎꯔꯕ ꯍꯛꯆꯥꯡꯗꯨꯕꯨ ꯋꯥꯇꯔ ꯚꯦꯄꯔ ꯃꯌꯥꯝꯗꯨꯅ ꯏꯔꯨꯖꯕꯤꯕꯒꯨꯝ ꯇꯧꯗꯨꯅ ꯌꯥꯝꯅ ꯅꯨꯡꯉꯥꯏꯖꯈꯤꯕ ꯑꯃꯗꯤ ꯁꯥꯗꯨ ꯆꯤꯔꯨ ꯋꯥꯇꯔ ꯐꯣꯜꯗ ꯆꯪꯁꯤꯟꯕ ꯃꯇꯝꯗ ꯐꯣꯡ ꯐꯣꯡ ꯁꯥꯅ ꯂꯥꯛꯂꯝꯕ ꯐꯤ ꯊꯣꯡꯅꯤꯡꯉꯝꯗꯕ ꯍꯛꯆꯥꯡꯕꯨ ꯑꯊꯥꯕ ꯀꯝꯕꯜ ꯅꯠꯇ꯭ꯔꯒ ꯑꯊꯥꯕ ꯖꯦꯀꯦꯠ ꯂꯤꯠꯁꯟꯅꯤꯡꯕꯒꯤ ꯑꯄꯥꯝꯕ ꯐꯥꯎꯔꯛꯈꯤꯕ ꯑꯗꯨꯒꯨꯝꯂꯕ ꯋꯥꯇꯔ ꯐꯣꯜ ꯃꯅꯥꯛꯇ ꯆꯪꯁꯤꯟꯂꯨꯔꯒ ꯏꯪ ꯏꯪ ꯂꯥꯎꯔꯕ ꯏꯁꯤꯡꯗꯣ ꯁꯣꯛꯄ ꯃꯇꯝꯗ ꯆꯣꯛꯊꯔꯕ ꯍꯛꯆꯥꯡꯅ ꯇꯦꯈꯠꯂꯛꯈꯤꯕ ꯑꯗꯨꯒꯨꯝꯂꯕ ꯀꯥꯎꯉꯝꯗ꯭ꯔꯕ ꯊꯧꯗꯣꯛ ꯀꯌꯥ ꯑꯃꯁꯨ ꯉꯁꯤ ꯉꯁꯤꯃꯛ ꯑꯩꯒꯤ ꯋꯥꯈꯜꯁꯤꯗ ꯀꯥꯎꯉꯝꯗꯅ ꯑꯗꯨꯃꯛ ꯂꯩꯔꯤ ꯃꯣꯏꯔꯥꯡꯒꯤ ꯂꯣꯛꯇꯥꯛ ꯂꯦꯛꯇ ꯄꯥꯛꯂꯕ ꯏꯄꯥꯛꯇꯨꯗ ꯀꯣꯏꯔꯛ ꯀꯣꯏꯔꯛ ꯀꯣꯏꯅ ꯁꯥꯔꯀꯜꯒꯨꯝꯅ ꯀꯣꯏꯁꯤꯟꯂꯒ ꯐꯨꯝꯅ ꯂꯩꯇꯦꯡ ꯑꯣꯏꯔꯒ ꯂꯣꯛꯇꯥꯛ ꯄꯥꯠꯇ ꯆꯥꯛꯇꯥꯔꯤꯕ ꯎꯆꯦꯛ ꯋꯥꯌꯥꯁꯤꯡꯒꯤ ꯐꯖꯕ ꯑꯃꯗꯤ ꯃꯔꯛꯇꯨꯗ ꯉꯥꯃꯤ ꯀꯌꯥꯅ ꯍꯤ ꯇꯣꯡꯗꯨꯅ ꯉꯥ ꯐꯥꯕꯒꯤ ꯖꯒꯣꯏ ꯁꯥꯗꯨꯅ ꯂꯩꯔꯤꯕ ꯍꯥꯏꯔꯤꯕ ꯃꯌꯥꯝꯗꯨꯒꯤ ꯐꯖꯕ ꯀꯩꯕꯨꯜ ꯂꯝꯖꯥꯎ ꯅꯦꯁꯅꯦꯜ ꯄꯥꯔꯛ ꯆꯪꯁꯤꯟꯂꯨꯕꯗ ꯃꯆꯤ ꯂꯣꯡꯂꯕ ꯁꯉꯥꯏ ꯃꯃꯤꯠ ꯂꯨꯔꯕ ꯁꯖꯤꯒꯤ ꯃꯤꯠꯌꯦꯡ ꯃꯤꯠꯇꯥ ꯁꯥꯟꯅꯔꯤꯕ ꯍꯥꯅꯧ ꯃꯔꯛꯇ ꯈꯔꯁꯥꯅ ꯂꯦꯡ ꯂꯦꯡ ꯆꯠꯄꯒꯨꯝ ꯉꯁꯤꯗꯤ ꯃꯐꯝꯁꯤꯗ ꯁꯤꯠꯂꯛꯄ ꯑꯃꯦꯡꯕ ꯅꯨꯡꯁꯤꯠꯄꯨ ꯎꯔꯨꯕꯗ ꯃꯐꯝꯗꯨꯒꯤ ꯀꯥꯎꯉꯝꯗ꯭ꯔꯕ ꯊꯧꯗꯣꯛꯁꯤꯡꯗꯣ ꯏꯅꯧ ꯅꯧꯅ ꯅꯤꯡꯁꯤꯡꯍꯟꯜꯛꯄ ꯈꯨꯃꯟ ꯂꯝꯄꯥꯛ ꯂꯥꯛꯂꯒ ꯃꯅꯤꯄꯨꯔꯒꯤ ꯅꯦꯁꯅꯦꯜ ꯒꯦꯝ ꯁꯥꯟꯅꯐꯝꯗ ꯆꯪꯁꯤꯟꯂꯒ ꯁ꯭ꯋꯤꯃꯤꯡ ꯄꯨꯜ ꯃꯅꯥꯛꯇ ꯐꯝꯂꯒ ꯏꯃꯥꯟꯅꯕ ꯏꯃꯥꯟꯅꯕꯤ ꯀꯌꯥꯒ ꯏꯁꯤꯡ ꯆꯥꯏꯈꯠꯄꯤ ꯁꯥꯟꯅꯈꯤꯕ ꯃꯅꯤꯄꯨꯔ ꯃ꯭ꯌꯨꯖꯤꯌꯝ ꯑꯃꯨꯛ ꯍꯥꯏꯖꯤꯟꯂꯒ ꯃꯅꯤꯄꯨꯔ ꯃ꯭ꯌꯨꯖꯤꯌꯝꯗ ꯂꯩꯔꯤꯕ ꯑꯗꯨꯒꯨꯝꯂꯕ ꯄꯨꯋꯥꯔꯤꯒ ꯁꯥꯒꯣꯟꯅꯔꯕ ꯈꯨꯠꯁꯨ ꯈꯨꯠꯂꯥꯏ ꯃꯌꯥꯝ ꯑꯃ ꯊꯦꯡꯅꯖꯔꯛꯄ ꯁꯤꯡꯗꯥ ꯗꯥꯝꯗ ꯑꯃꯨꯛ ꯊꯧꯊꯩ ꯁꯤꯡꯗꯥ ꯗꯥꯝꯒꯤ ꯆꯤꯡꯊꯛꯇꯒꯤ ꯇꯥꯔꯛꯄ ꯏꯁꯤꯡ ꯏꯄꯣꯝ ꯅꯥꯀꯜꯗꯨꯒ ꯂꯩꯔꯤꯕ ꯍꯩꯔꯥꯡ ꯂꯩꯔꯥꯡ ꯃꯌꯥꯝꯁꯤꯡꯗꯨꯒꯤ ꯃꯔꯛꯇ ꯏꯁꯨꯡ ꯏꯃꯥꯟꯅꯕ ꯀꯌꯥꯒ ꯀꯦꯀꯨ ꯂꯣꯠꯄꯤ ꯁꯥꯟꯅꯖꯕ ꯑꯃꯗꯤ ꯃꯐꯧ ꯗꯥꯝꯗ ꯑꯃꯨꯛ ꯂꯥꯛ ꯃꯐꯧ ꯗꯥꯝꯒꯤ ꯃꯐꯧ ꯗꯥꯝꯅ ꯊꯤꯡꯒꯠꯂꯒ ꯊꯝꯂꯤꯕ ꯏꯁꯤꯡꯗꯨꯅ ꯆꯤꯡꯗꯣꯟ ꯀꯌꯥ ꯑꯃ ꯂꯨꯞꯂꯤ ꯂꯨꯞꯂꯤ ꯐꯥꯎꯅꯤꯡ ꯐꯥꯎꯅꯤꯡ ꯇꯧꯅ ꯆꯤꯡꯗꯣꯟ ꯑꯋꯥꯡꯕ ꯆꯤꯡꯊꯛꯇꯒꯤ ꯌꯦꯡꯊꯔꯛꯄꯗ ꯑꯅꯦꯝꯕ ꯆꯤꯡꯗꯣꯟꯕꯨ ꯂꯨꯞꯂꯤꯕ ꯏꯁꯤꯡ ꯏꯃꯥꯏꯗꯨꯒꯤ ꯃꯔꯛꯇ ꯌꯦꯡꯕꯗ ꯄꯨꯛꯅꯤꯡ ꯍꯨꯅ ꯐꯖꯔꯕ ꯑꯗꯨꯒꯨꯝꯂꯕ ꯎꯆꯦꯛ ꯋꯥꯌꯥ ꯀꯌꯥꯅ ꯆꯥꯛꯇꯥꯗꯨꯅ ꯁꯥꯟꯅꯔꯤꯕ ꯃꯅꯤꯄꯨꯔꯒꯤ ꯑꯃꯇꯪ ꯉꯥꯏꯔꯕ ꯏꯔꯣꯏ ꯁꯦꯝꯕꯗ ꯂꯩꯔꯤꯕ ꯖꯨ ꯁꯥ ꯀꯩ ꯃꯈꯜ ꯁꯨꯅ ꯂꯩꯔꯕ ꯎꯆꯦꯛ ꯋꯥꯌꯥ ꯃꯈꯜ ꯁꯨꯅ ꯂꯩꯔꯕ ꯃꯔꯛꯇꯨꯗ ꯆꯪꯉꯤ ꯑꯃꯨꯛ ꯏꯁꯨꯡ ꯏꯃꯥꯟꯅꯕ ꯀꯌꯥꯒ ꯂꯦꯡꯒꯣꯟꯅꯗꯨꯅ ꯂꯥꯎ ꯈꯣꯡꯂꯕ ꯌꯣꯡꯖꯥꯎꯁꯤꯡꯅ ꯈꯣꯡꯂꯛꯄꯗ ꯈꯪꯗꯨꯅ ꯑꯃꯨꯛ ꯈꯪꯄ꯭ꯔꯦꯛ ꯈꯪꯗꯨꯅ ꯆꯣꯡꯊꯣꯛꯞ ꯑꯁꯨꯝ ꯇꯧꯅ ꯆꯥꯗꯣꯡ ꯂꯦꯛꯇ ꯑꯃꯨꯛ ꯂꯥꯛ ꯆꯥꯗꯣꯡ ꯂꯦꯛꯀꯤ ꯄ꯭ꯔꯖꯥꯁꯤꯡꯅ ꯑꯩꯈꯣꯏ ꯂꯥꯛꯄ ꯎꯕꯗ ꯆꯥꯅ ꯊꯛꯅꯕ ꯌꯣꯟꯅꯕ ꯀꯣꯏꯇꯥꯟ ꯇꯥꯟꯅꯕ ꯑꯩꯈꯣꯏꯅ ꯃꯗꯨꯗꯒꯤ ꯍꯔꯥꯎ ꯍꯔꯥꯎ ꯂꯧꯔꯒ ꯂꯩꯔꯒ ꯆꯥꯖꯕ ꯏꯁꯨꯡ ꯏꯃꯥꯟꯅꯕ ꯀꯌꯥꯒ ꯂꯥꯛꯅ ꯃꯨꯟꯅꯗꯨꯅ ꯆꯥꯃꯤꯟꯅꯕ ꯑꯩꯒꯤ ꯀ꯭ꯂꯥꯁꯃꯦꯠ ꯑꯩꯒꯤ ꯀ꯭ꯂꯥꯁ ꯃꯥꯟꯅꯕ ꯃꯥꯟꯅꯕꯤ ꯀꯌꯥꯁꯤꯡꯒ ꯁꯥꯟꯅꯗꯨꯅ ꯆꯥꯗꯣꯡ ꯂꯦꯛ ꯃꯄꯥꯟꯗ ꯂꯩꯕ ꯏꯪꯂꯕ ꯆꯤꯡꯗꯣꯜ ꯊꯛꯇ ꯀꯥꯎꯉꯝꯗ꯭ꯔꯕ ꯄꯨꯋꯥꯔꯤꯒ ꯁꯥꯒꯣꯟꯅꯔꯕ ꯁꯤꯔꯣꯏ ꯂꯤꯂꯤ ꯀꯧꯕ ꯂꯩꯔꯥꯡꯅ ꯁꯥꯠꯄꯗꯣ ꯌꯦꯡꯅꯤꯡꯕꯒꯤꯗꯃꯛ ꯑꯃꯨꯛ ꯎꯈ꯭ꯔꯨꯜ ꯗꯤꯁꯇ꯭ꯔꯤꯛ ꯍꯥꯏꯖꯤꯟꯂꯒ ꯋꯥꯔꯕ ꯆꯤꯡꯗꯣꯜꯗꯨꯗ ꯀꯞꯂꯥꯛ ꯆꯣꯛꯄ ꯃꯈꯩ ꯀꯥꯈꯠꯂꯒ ꯁꯤꯔꯣꯏ ꯂꯤꯂꯤꯒꯤ ꯐꯖꯔꯕ ꯁꯛꯇꯝꯕꯨ ꯎꯔꯒ ꯑꯋꯥꯕ ꯀꯌꯥꯕꯨ ꯀꯥꯎꯊꯣꯛꯆꯈꯤꯕ ꯑꯗꯨꯒꯨꯝꯕ ꯊꯧꯗꯣꯛꯇꯣ ꯉꯁꯤꯗꯤ ꯀꯥꯎꯕ ꯉꯝꯗꯅ ꯑꯩꯒꯤ ꯊꯃꯣꯏꯗ ꯂꯦꯡꯗꯅ ꯂꯩꯔꯤ